ꯑꯩꯒꯤ ꯋꯈꯜꯂꯣꯟꯗ ꯌꯣꯒ ꯍꯧꯅꯕꯒꯤ ꯆꯥꯟꯅꯕ ꯆꯍꯤ ꯑꯁꯤ ꯃꯉꯥꯅꯤ ꯍꯥꯏꯅ ꯈꯟꯖꯩ ꯅꯍꯥ ꯑꯣꯏꯔꯤꯉꯩꯗ ꯌꯣꯒ ꯇꯝꯕ ꯍꯧꯕꯒꯤ ꯀꯥꯟꯅꯕꯁꯤꯡ ꯑꯗꯨꯗꯤ ꯅꯍꯥ ꯑꯣꯏꯅ ꯌꯣꯒ ꯇꯝꯕꯅ ꯋꯥꯈꯜ ꯑꯃꯁꯨꯡ ꯍꯛꯆꯥꯡꯕꯨ ꯐꯅ ꯊꯝꯕ ꯉꯝꯃꯤ ꯃꯁꯤꯇ ꯅꯠꯇꯅ ꯃꯤꯠꯅ ꯆꯤꯡꯕꯁꯤꯡꯁꯨ ꯃꯇꯝ ꯀꯨꯏꯅ ꯃꯌꯦꯛ ꯁꯦꯡꯅ ꯎꯕ ꯉꯝꯕꯗ ꯌꯣꯒꯅ ꯃꯇꯦꯡ ꯄꯥꯡꯍꯜꯂꯤ ꯌꯣꯒꯒꯤ ꯀꯥꯟꯅꯕ ꯃꯈꯜ ꯌꯥꯝꯅ ꯂꯩꯔꯤ ꯃꯗꯨꯁꯤꯡ ꯑꯗꯨꯒꯤ ꯃꯅꯨꯡꯗ ꯌꯣꯒꯅ ꯄꯤꯔꯤꯕ ꯀꯥꯟꯅꯕꯁꯤꯡ ꯈꯔ ꯍꯥꯏꯔꯕꯗ ꯌꯣꯒ ꯁꯥꯟꯅꯕꯅ ꯑꯉꯥꯡ ꯑꯃꯒꯤ ꯕꯔꯦꯟꯗꯨꯕꯨ ꯐꯖꯟꯅ ꯃꯄꯨꯡ ꯐꯥꯕ ꯑꯃ ꯑꯣꯏꯅꯕꯒꯤꯗꯃꯛꯇ ꯃꯇꯦꯡ ꯄꯥꯡꯂꯤ ꯆꯥꯕ ꯊꯛꯄ ꯃꯇꯝꯗꯁꯨ ꯌꯣꯒꯅ ꯃꯇꯦꯡ ꯌꯥꯝꯅ ꯄꯥꯡꯂꯤ ꯃꯈꯣꯏꯒꯤ ꯇꯨꯝꯕ ꯃꯇꯝꯗꯁꯨ ꯌꯣꯒ ꯁꯥꯟꯅꯕ ꯑꯁꯤꯅ ꯃꯄꯨꯡ ꯐꯥꯅ ꯅꯨꯡꯉꯥꯏꯅ ꯇꯨꯝꯕ ꯉꯝꯅꯕꯒꯤ ꯃꯇꯦꯡ ꯌꯥꯝꯅ ꯆꯥꯎꯅ ꯄꯥꯡꯂꯤ ꯌꯣꯒ ꯁꯥꯟꯅꯕ ꯑꯁꯤꯅ ꯃꯈꯣꯏꯒꯤ ꯗꯥꯏꯖꯦꯁꯇꯤꯞ ꯁꯤꯁꯇꯦꯝꯕꯨ ꯍꯦꯟꯅ ꯐꯒꯠꯍꯟꯗꯨꯅ ꯑꯉꯥꯡ ꯑꯃꯕꯨ ꯃꯁꯥ ꯃꯎ ꯐꯅ ꯊꯝꯕ ꯉꯝꯕ ꯑꯃ ꯑꯣꯏꯍꯜꯂꯤ ꯃꯔꯝ ꯑꯁꯤꯅ ꯌꯣꯒ ꯑꯁꯤ ꯃꯔꯨ ꯌꯥꯝꯅ ꯑꯣꯏ